ꯑꯩꯒꯤ ꯃꯤꯡ ꯅꯤꯇꯤꯟ ꯀꯧꯋꯤ ꯑꯩ ꯖꯨꯂꯥꯏꯗ ꯄꯣꯛꯄꯅꯤ ꯏꯝꯐꯥꯜ ꯃꯅꯤꯄꯨꯔꯗ ꯑꯩ ꯄꯤꯛꯏꯉꯩꯗꯒꯤ ꯁ꯭ꯀꯨꯂꯤꯡꯁꯦ ꯑꯗꯨꯝ ꯃꯄꯥꯟ ꯂꯝꯗ ꯇꯝꯃꯛꯄꯅꯤ ꯀ꯭ꯂꯥꯁ ꯊ꯭ꯔꯤꯗꯒꯤ ꯅꯦꯅꯤꯇꯥꯜ ꯏꯟ ꯎꯠꯇꯔ ꯄ꯭ꯔꯗꯦꯁꯇ ꯇꯝꯃꯛꯏ ꯀ꯭ꯂꯥꯁ ꯊ꯭ꯔꯤꯗꯒꯤ ꯀ꯭ꯂꯥꯁ ꯇꯦꯟꯐꯧ ꯆꯍꯤ ꯅꯤꯄꯥꯟꯃꯨꯛ ꯀꯩꯅꯣ ꯍꯤꯜ ꯇꯥꯎꯟꯗ ꯑꯗꯨꯝ ꯆꯥꯎꯔꯛꯄꯅꯤ ꯕꯣꯔꯗꯤꯡ ꯁ꯭ꯀꯨꯜꯗ ꯀ꯭ꯂꯥꯁ ꯇꯦꯟꯁꯦ ꯂꯣꯏꯔꯒ ꯏꯂꯦꯕꯦꯟ ꯑꯦꯟ ꯇ꯭ꯋꯦꯜꯐꯁꯤꯗꯤ ꯑꯗꯨꯝ ꯃ ꯃꯄꯥꯟ ꯂꯝꯗ ꯑꯗꯨꯝ ꯀꯟꯇꯤꯅ꯭ꯌꯨ ꯇꯧꯋꯤ ꯗꯦꯂꯤꯗ ꯄ꯭ꯂꯁ ꯇꯨ ꯇꯧꯔꯛꯄ ꯇꯝꯃꯛꯄꯅꯤ ꯑꯗꯨꯒ ꯀ꯭ꯂꯥꯁ ꯇꯨꯁꯦ ꯍꯦꯛ ꯂꯣꯏꯔꯒ ꯃꯅꯤꯄꯨꯔꯗ ꯋꯥꯟ ꯌꯔꯗꯤ ꯁ꯭ꯄꯦꯟ ꯇꯧꯋꯤ ꯕ꯭ꯔꯦꯛ ꯌꯔꯒꯤ ꯑꯣꯏꯅ ꯑꯗꯨꯗ ꯑꯗꯨꯒꯤ ꯃꯇꯝꯁꯤꯗ ꯃꯄꯥꯟꯗ ꯇꯝꯃꯛꯄꯒꯤ ꯑꯩꯈꯣꯏ ꯏꯁꯥꯒꯤ ꯂꯣꯟ ꯃꯥꯗꯔ ꯇꯪꯁꯦ ꯈꯤꯇꯪ ꯀꯥꯎꯈꯤꯕꯒꯤ ꯍꯥꯏ ꯇꯥꯔꯦ ꯋꯥꯟ ꯌꯔꯁꯤꯗ ꯕ꯭ꯔꯦꯛ ꯌꯔ ꯂꯧꯈꯤꯕꯁꯤꯗ ꯑꯣꯟ ꯃꯗꯔ ꯇꯪꯁꯦ ꯈꯔ ꯄꯤꯛ ꯀꯞꯇꯤ ꯇꯧꯈꯤ ꯔꯤꯃꯦꯝꯕꯔ ꯇꯧꯋꯤ ꯑꯗꯒꯤ ꯑꯥꯐꯇꯔ ꯗꯦꯠ ꯑꯗꯨ ꯃꯇꯨꯡ ꯂꯣꯏꯔꯒ ꯄ꯭ꯂꯁ ꯇ꯭ꯋꯦꯜꯐꯁꯦ ꯂꯣꯏꯔꯒ ꯋꯥꯟ ꯌꯔ ꯕ꯭ꯔꯦꯛ ꯂꯣꯏꯔꯒ ꯀꯣꯂꯦꯆꯁꯦ ꯑꯃꯨꯛꯀ ꯁ꯭ꯇꯤꯜ ꯀꯟꯇꯤꯅ꯭ꯌꯨ ꯇꯧꯋꯤ ꯃꯄꯥꯟ ꯂꯝꯗ ꯑꯥꯟꯗ꯭ꯔ ꯄ꯭ꯔꯗꯦꯁꯀꯤ ꯍꯥꯏꯗ꯭ꯔꯕꯥꯠꯇ ꯑꯣꯁꯃꯥꯅꯥ ꯌꯨꯅꯤꯕꯁꯤꯇꯤꯗ ꯕꯤ ꯑꯦꯁꯁꯤꯁ ꯂꯣꯏꯁꯤꯜꯂꯤ ꯑꯗꯨꯒ ꯆꯍꯤ ꯑꯍꯨꯝꯒꯤ ꯑꯗꯨ ꯂꯣꯏꯔꯒ ꯑꯃꯨꯛꯀ ꯑꯗꯨꯝ ꯃꯄꯥꯟꯗ ꯑꯗꯨꯝ ꯀꯟꯇꯤꯅ꯭ꯌꯨ ꯇꯧꯔꯒ ꯕꯣꯝꯕꯦꯗ ꯅꯥꯎ ꯃꯨꯝꯕꯩ ꯕꯣꯝꯕꯦꯗ ꯑꯗꯨꯝ ꯑꯦꯝ ꯕꯤ ꯑꯦ ꯇꯨ ꯌꯔ ꯀꯣꯁ ꯂꯣꯏꯁꯤꯜꯂꯤ ꯄ꯭ꯔꯣꯐꯦꯁꯅꯦꯜ ꯀꯣꯔꯁꯅꯤ ꯑꯗꯨ ꯋꯥꯟꯁ ꯂꯣꯏꯒꯈ꯭ꯔꯀꯥꯟꯗ ꯑꯣꯟ ꯀꯩꯅꯣ ꯄ꯭ꯔꯣꯐꯦꯁꯅꯦꯜ ꯂꯥꯏꯐ ꯍꯧꯈꯤ ꯏꯟ ꯀꯣꯔꯄꯣꯔꯦꯠ ꯁꯦꯛꯇꯔ ꯏꯟ ꯗ ꯔꯤꯇꯦꯜ ꯁꯦꯛꯇꯔ ꯃꯦ ꯕꯤ ꯁꯣꯄꯔ ꯁ꯭ꯇꯣꯞ ꯀꯧꯋꯤ ꯑꯩꯒꯤ ꯐꯁ ꯀꯝꯄꯅꯤꯗ ꯆꯍꯤ ꯑꯅꯤꯒꯤ ꯊꯕꯛ ꯇꯧꯔꯒ ꯑꯦꯟ ꯑ ꯃꯨꯐꯠ ꯑꯣꯟ ꯑꯇꯣꯞꯄ ꯅꯦꯛꯁ ꯖꯣꯞ ꯑꯃꯨꯛꯀ ꯇꯧꯕꯗ ꯕꯦꯛ ꯇꯨ ꯗꯦꯂꯤꯗ ꯍꯜꯂꯛꯏ ꯗꯦꯂꯤꯗ ꯇꯨ ꯃꯣꯔ ꯊ꯭ꯔꯤ ꯌ ꯊ꯭ꯔꯤ ꯌꯔꯁꯃꯨꯛ ꯀꯟꯇꯤꯅ꯭ꯌꯨ ꯇꯧꯋꯤ ꯅꯦꯛꯁ ꯖꯣꯞꯇ ꯑꯗꯩꯗꯤ ꯑꯦꯟ ꯗꯦꯟ ꯁꯤꯐꯇꯦꯠ ꯖꯣꯞꯁ ꯑꯃꯨꯛꯀ ꯁꯤꯐ ꯇꯧꯔꯒ ꯑꯦꯔꯄꯣꯔꯠꯇ ꯑꯃꯨꯛ ꯗꯦꯂꯤ ꯑꯦꯔꯄꯣꯔꯠꯇ ꯆꯍꯤ ꯑꯅꯤꯒꯤ ꯊꯕꯛ ꯇꯧꯔꯛꯑꯦ ꯑꯗꯨ ꯋꯥꯟꯁ ꯂꯣꯏꯈ꯭ꯔꯀꯥꯟꯗ ꯃꯊꯪ ꯖꯣꯞꯁꯦ ꯑꯩ ꯀꯩꯅꯣ ꯃꯄꯥꯟ ꯂꯝꯗ ꯑꯗꯨꯝ ꯀꯟꯇꯤꯅ꯭ꯌꯨ ꯇꯧꯋꯦ ꯃꯄꯥꯟ ꯂꯝ ꯍꯥꯏꯔꯤꯁꯤꯅ ꯍꯟꯗꯛꯅ ꯏꯟꯇꯔꯅꯦꯁꯅꯦꯜ ꯗꯨꯕꯩꯗ ꯑꯣꯏꯅ ꯆꯍꯤ ꯑꯍꯨꯝ ꯑꯃꯨꯛꯀ ꯊꯕꯛ ꯇꯧꯔꯨꯔꯒ ꯐꯥꯏꯅꯦꯜꯂꯤ ꯑꯥꯐꯇꯔ ꯃꯣꯔ ꯗꯦꯟ ꯀꯔꯤ ꯆꯍꯤ ꯀꯨꯟ ꯍꯦꯟꯅ ꯃꯄꯥꯟꯗ ꯂꯩꯔꯛꯄ ꯀꯨꯟ ꯆꯍꯤ ꯀꯨꯟ ꯃꯉꯥꯃꯨꯛ ꯍꯦꯟꯅ ꯃꯄꯥꯟꯗ ꯂꯩꯔꯛꯄ ꯂꯣꯏꯔꯒ ꯁꯦꯇꯜ ꯗꯥꯎꯟ ꯇꯧꯕ ꯃꯦꯔꯤꯠꯖ ꯇꯧꯔꯒ ꯏꯁꯥꯁꯦ ꯑꯗꯨꯝ ꯃꯅꯤꯄꯨꯔꯗ ꯑꯣꯏꯅ ꯁꯦꯇꯜ ꯗꯥꯎꯟ ꯇꯧꯔꯦ ꯑꯦꯠ ꯗ ꯑꯦꯠꯖ ꯑꯣꯐ ꯊꯔꯇꯤ ꯐꯥꯏꯕ ꯑꯗꯥꯏꯗ ꯃꯅꯤꯄꯨꯔꯗ ꯑꯣꯏꯅ ꯍꯜꯂꯛꯑꯒ ꯁꯦꯇꯜ ꯗꯥꯎꯟ ꯇꯧꯔꯒ ꯏꯁꯥꯒꯤ ꯑꯣꯟ ꯕꯤꯖꯅꯦꯁ ꯑꯣꯏꯅ ꯍꯥꯡꯅꯤ ꯑꯗꯨꯒ ꯑꯣꯟ ꯕꯤꯖꯅꯦꯁꯇ ꯑꯣꯏꯅ ꯂꯩꯔꯒ ꯀꯣꯔꯄꯣꯔꯦꯠ ꯂꯥꯏꯐꯁꯦ ꯇꯣꯛꯊꯣꯛꯑꯒ ꯑꯣꯟ ꯕꯤꯖꯅꯦꯁ ꯑꯣꯏꯅ ꯍꯧꯔꯒ ꯑꯗꯨꯝ ꯂꯩꯔꯤ